ꯍꯂꯣ ꯑꯥ ꯃꯥꯅꯤ ꯃꯥꯅꯤ ꯕꯕꯥ ꯍꯥꯏꯕꯤꯌꯨ ꯍꯣꯏ ꯍꯣꯏ ꯍꯣꯏ ꯍꯣꯏ ꯍꯣꯏ ꯕꯕꯥ ꯍꯣꯏ ꯍꯣꯏ ꯍꯣꯏ ꯌꯥꯏ ꯌꯥꯏ ꯀꯩꯁꯨ ꯀꯥꯏꯗꯦ ꯕꯕꯥꯅ ꯕꯕꯥꯅ ꯈꯪꯕꯤꯅꯤꯡꯕꯗꯣ ꯑꯗꯨꯝ ꯍꯥꯏꯕꯤꯔꯛꯑꯣ ꯍꯣꯏ ꯍꯣꯏ ꯍꯣꯏ ꯍꯣꯏ

ꯑꯦ ꯑꯦ ꯌꯥꯕꯅꯤ ꯕꯕꯥ ꯃꯣꯇꯣꯔ ꯕꯣꯠ ꯇꯣꯡꯕꯩꯁꯨ ꯑꯗꯨꯝ ꯀꯣꯛ ꯆꯪꯉꯛꯑꯒ ꯍꯥꯏꯗꯤ ꯍꯥꯟꯅ ꯇꯤꯛꯀꯦꯠ ꯀꯩꯩꯀꯩ ꯀꯛꯇꯧꯕ ꯀꯩꯗꯧꯕ ꯑꯗꯨꯝꯕ ꯑꯝꯇ ꯂꯩꯇꯦꯗ ꯑꯗꯨꯒ ꯑꯩꯈꯣꯏꯒꯤ ꯂꯩꯇꯦ ꯂꯩꯇꯦ ꯑꯗꯨꯒ ꯏꯟꯖꯥꯡ ꯅꯥꯄꯤꯒꯨꯝꯕ ꯀꯩꯒꯨꯝꯕ ꯁꯨꯝ ꯏꯁꯤꯡꯁꯤ ꯕꯕꯥ ꯍꯥꯟꯅꯒꯤ ꯆꯥꯡꯗꯨꯗ ꯑꯗꯨꯝ ꯂꯩꯔꯤ ꯍꯥꯏꯗꯤ ꯍꯥꯟꯅ ꯍꯥꯟꯅ ꯈꯣꯏ ꯆꯣꯞꯄ ꯂꯥꯛꯄꯁꯤꯡ ꯃꯌꯥꯝ ꯑꯃ ꯑꯗꯨꯝ ꯂꯥꯛꯏ ꯂꯣꯏꯅ ꯂꯣꯏꯅꯅ ꯉꯥ ꯉꯥ ꯆꯥꯛꯁꯨ ꯑꯗꯨꯝ ꯍꯥꯟꯅꯒꯤ ꯃꯃꯜꯒꯤ ꯆꯥꯡ ꯑꯗꯨꯗ ꯑꯗꯨꯝ ꯂꯩ ꯕꯕꯥꯅ ꯑꯗꯨꯝ ꯂꯥꯛꯑꯒ ꯍꯥꯟꯅ ꯍꯥꯟꯅ ꯃꯃꯥꯡ ꯃꯃꯥꯡꯗ ꯂꯥꯛꯑꯝꯕꯒꯤ ꯅꯨꯡꯉꯥꯏꯕꯗꯨꯁꯨ ꯍꯟꯗꯛ ꯂꯥꯛꯇꯣꯏꯁꯤꯗꯁꯨ ꯆꯞ ꯃꯥꯅꯅ ꯑꯗꯨꯝ ꯐꯪꯕ ꯉꯝꯅꯤ ꯂꯩ ꯂꯩꯅꯤ ꯕꯕꯥ ꯍꯥꯏꯗꯤ ꯂꯦꯛꯐꯝ ꯅꯣꯡꯃꯒꯤ ꯍꯣꯏ ꯅꯣꯡ ꯍꯣꯏ ꯂꯩꯅꯤ ꯂꯩꯅꯤ ꯕꯕꯥ ꯅꯣꯡꯃꯒꯤ ꯂꯦꯛꯐꯝ ꯆꯥꯐꯝ ꯑꯗꯒꯤ ꯅꯣꯡꯃꯒꯤ ꯂꯩꯐꯝꯒꯤ ꯍꯣꯇꯦꯜꯒꯤ ꯀꯩꯅꯣ ꯇꯧꯐꯝ ꯈꯣꯠꯐꯝ ꯂꯣꯏꯅ ꯂꯩꯅꯤ ꯑꯗꯨ ꯕꯕꯥꯅ ꯍꯥꯏꯗꯤ ꯈꯤꯇꯪ ꯅꯨꯡꯉꯥꯏꯕ ꯃꯐꯝ ꯑꯝꯗ ꯂꯩꯅꯤꯡꯉꯒꯅ ꯑꯃꯨꯛ ꯍꯣꯏ ꯄꯩꯁꯥ ꯅꯨꯡꯁꯥꯒꯤꯗꯤ ꯃꯣꯏꯒꯤꯁꯨ ꯈꯔ ꯍꯥꯏꯗꯤ ꯑꯌꯥꯝ ꯌꯥꯝꯗꯕ ꯍꯥꯏꯕ ꯑꯃꯗꯤ ꯂꯩꯗꯤ ꯂꯩꯔꯝꯒꯅꯤ ꯑꯗꯨꯕꯨ ꯕꯕꯥꯅ ꯍꯥꯏꯗꯤ ꯕꯕꯥꯅ ꯈꯪꯗꯦ ꯈꯤꯇꯪ ꯅꯨꯡꯉꯥꯏꯅ ꯑꯃꯨꯛ ꯍꯦꯟꯅ ꯂꯩꯅꯤꯡꯉꯒꯅ ꯄꯩꯁꯥ ꯑꯃꯨꯛ ꯈꯤꯇꯪ ꯍꯦꯟꯅ ꯆꯪꯕ ꯍꯥꯏꯗꯨꯅꯤ ꯍꯣꯏ ꯍꯣꯏ

ꯍꯣꯏ ꯍꯣꯏ

ꯍꯣꯏ ꯍꯣꯏ ꯍꯣꯏ ꯕꯕꯥ ꯑꯗꯨꯃꯥꯏꯅꯁꯨ ꯑꯗꯨꯝ ꯇꯧꯁꯤ ꯀꯨꯟ ꯑꯗꯨ ꯕꯕꯥ ꯑꯩ ꯀꯩꯅꯣꯝꯇꯪ ꯍꯥꯏꯖꯍꯧꯈꯤꯒꯦ ꯍꯧꯖꯤꯛꯁꯤ ꯑꯩꯈꯣꯏꯒꯤ ꯂꯣꯛꯇꯥꯛꯀꯤ ꯁꯦꯡꯗꯣꯡ ꯁꯥꯗꯣꯛꯄ ꯇꯧꯕꯒꯤ ꯑꯩꯈꯣꯏ ꯃꯄꯥꯟꯒꯨꯝꯕ ꯁꯨꯝ ꯀꯣꯊꯣꯛꯄ ꯈꯣꯇꯣꯛꯄ ꯍꯥꯏꯗꯤ ꯂꯣꯛꯇꯥꯛ ꯁꯦꯡꯕꯒꯤ ꯍꯥꯏ ꯇꯥꯔꯦꯅꯦ ꯑꯗꯨꯒꯨꯝꯕꯒꯤꯁꯨ ꯌꯥꯝ ꯀꯟꯅ ꯇꯧꯗꯤ ꯇꯧꯋꯦꯕꯀꯣ ꯑꯗꯨ ꯍꯣꯏ ꯕꯕꯥꯅ ꯉꯥ ꯆꯥꯛꯀꯨꯝꯕ ꯌꯦꯡꯅꯤꯡꯕ ꯁꯨꯝ ꯏꯁꯤꯡ ꯃꯥꯏꯁꯤꯡ ꯀꯩꯅꯣ ꯇꯧꯅꯤꯡꯕ ꯍꯥꯏꯕꯗꯨꯗꯤ ꯀꯩꯁꯨ ꯀꯥꯏꯗꯦ ꯑꯗꯨꯕꯨ ꯃꯣꯇꯣꯔ ꯕꯣꯠꯀꯨꯝꯕ ꯇꯣꯡꯕꯗꯨ ꯕꯕꯥꯅ ꯂꯥꯛꯇꯣꯏ ꯅꯨꯃꯤꯠꯇꯨ ꯑꯩ ꯍꯥꯏꯐꯦꯠꯇꯪ ꯄꯥꯎ ꯐꯥꯎꯅꯖꯒꯦ ꯃꯣꯏ ꯑꯣꯊꯣꯔꯤꯇꯤ ꯃꯈꯩꯒ ꯂꯣꯛꯇꯥꯛꯀꯤ ꯍꯥꯏꯕꯗꯤ ꯃꯣꯏꯁꯨ ꯍꯥꯏꯗꯤ ꯏꯁꯤꯡꯁꯨ ꯁꯤꯟꯗꯣꯛ ꯈꯣꯇꯣꯛꯄ ꯃꯌꯥꯝ ꯑꯃ ꯂꯩꯕꯅꯤꯅ ꯍꯥꯏꯗꯤ ꯃꯣꯇꯣꯔ ꯕꯣꯠ ꯊꯧꯕ ꯈꯣꯠꯄ ꯅꯨꯃꯤꯠꯇꯨꯗ ꯅꯨꯃꯤꯠꯇꯨꯗ ꯅꯨꯡꯉꯥꯏꯇꯕ ꯂꯩꯗꯣꯏ ꯂꯩꯗꯣꯏ ꯑꯣꯏ ꯇꯥꯔꯒꯗꯤ ꯑꯩ ꯕꯕꯥꯗ ꯍꯥꯏꯐꯦꯠ ꯃꯥꯡꯖꯧꯅꯅ ꯑꯣꯏꯔꯒꯁꯨ ꯑꯩ ꯀꯣꯛ ꯍꯥꯏꯔꯛꯀꯦ

ꯎꯝ ꯎꯝ

ꯍꯣꯏ ꯍꯣꯏ ꯍꯣꯏ ꯍꯣꯏ ꯕꯕꯥ ꯀꯩꯁꯨ ꯀꯥꯏꯗꯦ ꯀꯩꯁꯨ ꯀꯥꯏꯗꯦ ꯑꯗꯨ ꯑꯩ ꯕꯕꯥꯗ ꯍꯥꯟꯅ ꯕꯕꯥꯅ ꯇꯥꯔꯤꯛ ꯀꯨꯟ ꯀꯩꯀꯩ ꯁꯨꯝ ꯍꯥꯏꯗꯅ ꯑꯗꯨꯒꯤ ꯃꯇꯨꯡꯏꯟꯅ ꯑꯩ ꯃꯣꯏꯒꯁꯨ ꯍꯥꯏꯐꯦꯠꯇꯪ ꯄꯥꯎ ꯐꯥꯎꯅꯖꯒꯦ ꯑꯗꯨꯒ ꯕꯕꯥꯅ ꯕꯣꯠꯀꯨꯝꯕ ꯃꯣꯇꯣꯔ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯑꯗꯨꯗꯤ ꯕꯕꯥ

ꯍꯣꯏ ꯍꯣꯏ ꯍꯣꯏ ꯍꯣꯏ ꯍꯣꯏ ꯍꯣꯏ ꯕꯕꯥ ꯑꯩ ꯄꯥꯎ ꯂꯧꯖꯔꯒꯦ ꯑꯗꯨꯒ ꯑꯩ ꯑꯃꯨꯛ ꯕꯕꯥꯗ ꯀꯣꯜ ꯍꯜꯂꯒ ꯇꯧꯖꯔꯛꯑꯒꯦ ꯊꯝꯕꯤꯔꯣ ꯊꯝꯕꯤꯔꯣ ꯍꯣꯏ ꯍꯣꯏ ꯍꯣꯏ ꯍꯣꯏ